ꯍꯜꯂꯣ

ꯑꯣ ꯑꯣ ꯑꯥ ꯁꯤ ꯂꯩꯀꯥꯏꯁꯤꯒꯤ ꯀ꯭ꯂꯕꯀꯤ ꯁꯦꯀꯦꯇ꯭ꯔꯤ ꯑꯣꯏꯗꯣꯏꯔꯥ ꯇꯥꯃꯣ ꯑꯩꯁꯦ ꯂꯩꯀꯥꯏꯁꯤꯗ ꯊꯥꯕꯜ ꯆꯣꯡꯕ ꯂꯥꯛꯆꯕꯅꯦꯕꯀꯣ ꯑꯗꯨꯗ ꯇꯥꯃꯣ ꯍꯣꯏꯒꯤ ꯀꯩꯅꯣ ꯇꯧꯔꯒ ꯍꯥꯏꯗꯤ ꯀꯜꯆꯔꯁꯦ ꯑꯩ ꯍꯥꯏꯐꯦꯠ ꯈꯪꯗ꯭ꯔꯦ ꯇꯥꯃꯣ ꯃꯣꯏ ꯀꯩꯅꯣꯒꯩꯁꯤꯅ ꯍꯥꯏꯗꯤ ꯇꯤꯜꯂꯤꯕ ꯃꯤꯈꯩꯁꯤꯅ ꯈꯨꯠ ꯁꯝꯅꯔ ꯁꯝꯅꯔꯒ ꯆꯣꯡꯉꯤꯁꯤꯔꯥ ꯊꯥꯕꯜ ꯍꯥꯏꯗꯣꯏꯁꯦ ꯑꯣ ꯈꯪꯉꯦ ꯁꯥꯔ ꯍꯣꯏ ꯍꯧꯖꯤꯛ ꯇꯧꯔꯤꯕꯁꯤ ꯑꯣꯗꯣꯏ ꯅꯠꯇ꯭ꯔꯣ

ꯑꯣ ꯑꯗꯣ ꯇꯥꯃꯣ ꯑꯩꯈꯣꯏꯗꯤ ꯑꯗꯨꯝ ꯌꯥꯎꯕ ꯌꯥꯗꯣꯏꯔꯥ ꯑꯣ ꯇꯥꯃꯣ ꯑꯗꯨꯗꯤ ꯌꯥꯝ ꯅꯨꯡꯉꯥꯏꯖꯔꯦ ꯊꯝꯖꯔꯒꯦ